ꯆꯍꯤ ꯂꯤꯁꯤꯡ ꯑꯅꯤ ꯁꯤꯅꯣ ꯁꯤꯅꯣ ꯑꯅꯤ ꯇꯥꯡꯅ ꯑꯃ ꯊꯥꯅ ꯃꯔꯤ ꯆꯍꯤ ꯂꯤꯁꯤꯡ ꯑꯅꯤ

ꯑꯃ ꯇꯥꯡꯅ ꯑꯍꯨꯝ ꯊꯥꯅ ꯇꯔꯨꯛ ꯆꯍꯤ ꯂꯤꯁꯤꯡ ꯑꯅꯤ ꯁꯤꯅꯣ ꯁꯤꯅꯣ ꯑꯃ ꯇꯥꯡꯅ ꯑꯃ ꯊꯥꯅ ꯃꯉꯥ ꯆꯍꯤ ꯂꯤꯁꯤꯡ ꯑꯅꯤ ꯊꯥ ꯁꯤꯅꯣ ꯁꯤꯅꯣ ꯑꯃ ꯇꯥꯡꯅ ꯃꯔꯤ ꯊꯥꯅ ꯃꯉꯥ ꯆꯍꯤ ꯂꯤꯁꯤꯡ ꯑꯅꯤ ꯊꯥ ꯁꯤꯅꯣ ꯁꯤꯅꯣ ꯑꯃ ꯇꯥꯡꯅ ꯃꯔꯤ